ꯃꯐꯝ ꯑꯁꯤꯗ ꯌꯥꯝꯅ ꯇꯣꯏꯅ ꯎꯕ ꯐꯪꯕ ꯎꯆꯦꯛꯁꯤꯡꯗꯤ ꯁꯦꯟꯗ꯭ꯔꯥꯡ ꯈꯣꯏꯅꯤꯡ ꯂꯝ ꯈꯨꯅꯨ ꯆꯣꯡꯉꯥ ꯑꯁꯤꯅ ꯆꯤꯡꯕ ꯑꯁꯤ ꯑꯁꯤ ꯌꯥꯝꯅ ꯇꯣꯏꯅ ꯎꯏ ꯍꯥꯏꯔꯤꯕ ꯎꯆꯦꯛꯁꯤꯡ ꯑꯁꯤꯗ ꯑꯩꯅ ꯌꯥꯝꯅ ꯅꯨꯡꯁꯤꯖꯕ ꯎꯆꯦꯛ ꯃꯈꯜ ꯑꯗꯨꯗꯤ ꯁꯦꯟꯗ꯭ꯔꯥꯡ ꯁꯤꯡ ꯑꯁꯤꯅꯤ ꯃꯔꯝꯗꯤ ꯍꯥꯏꯔꯤꯕ ꯎꯆꯦꯛꯁꯤꯡ ꯑꯁꯤꯗꯤ ꯌꯨꯝꯒꯤ ꯁꯥꯏꯖꯤꯟ ꯁꯩꯌꯥꯗ ꯂꯩꯗꯨꯅ ꯑꯃꯗꯤ ꯑꯌꯨꯛ ꯅꯨꯡꯊꯤꯟ ꯅꯨꯃꯤꯗꯥꯡꯗ ꯇꯠꯇꯅ ꯑꯩꯈꯣꯏꯒꯤ ꯌꯨꯝꯒꯤ ꯑꯀꯣꯏꯕꯗ ꯄꯥꯏꯗꯨꯅ ꯂꯩ